ꯑꯩꯅ ꯇ꯭ꯔꯦꯛꯀꯤꯡ ꯇꯧꯕꯗ ꯑꯩꯅ ꯁꯤꯖꯤꯟꯅꯕ ꯑꯥꯏꯇꯦꯝꯁ ꯈꯔ ꯍꯥꯏꯔꯒꯗꯤ ꯑꯩꯅ ꯇ꯭ꯔꯦꯛꯀꯤꯡ ꯕꯨꯠꯁ ꯇ꯭ꯔꯦꯛꯀꯤꯡ ꯕꯨꯠꯁ ꯑꯃ ꯑꯩ ꯁꯤꯖꯤꯟꯅꯔꯦ ꯑꯩ ꯀꯦꯆꯋꯥꯒꯤ ꯁꯤꯖꯤꯟꯅꯩ ꯏꯁꯇꯨꯠ ꯌꯥꯝ ꯌꯥꯎꯕ ꯀꯦꯆꯋꯥꯒꯤ ꯕꯨꯠ ꯂꯩꯕꯅꯤ ꯑꯗꯨ ꯑꯃ ꯁꯤꯖꯤꯟꯅꯔꯦ ꯑꯗꯒꯤ ꯇ꯭ꯔꯦꯛꯀꯤꯡ ꯄꯦꯟꯠ ꯇ꯭ꯔꯦꯛꯀꯤꯡ ꯄꯦꯟꯠꯁꯦ ꯑꯦꯠꯖꯁꯇꯦꯕꯜ ꯑꯣꯏꯕ ꯑꯃ ꯁꯤꯖꯤꯟꯅꯩ ꯄꯣꯀꯦꯠ ꯌꯥꯝ ꯌꯥꯎꯕ ꯑꯗꯣ ꯑꯩ ꯅꯣꯔꯊ ꯐꯦꯁꯀꯤ ꯑꯃ ꯈꯜꯂꯦ ꯅꯣꯔꯊ ꯐꯦꯁꯀꯤ ꯑꯃ ꯂꯩ ꯑꯩꯉꯣꯟꯗ ꯑꯗꯒꯤ ꯇ꯭ꯔꯦꯛꯀꯤꯡ ꯑꯩꯈꯣꯏꯒꯤ ꯖꯦꯀꯦꯠ ꯖꯦꯛꯀꯦꯠꯁꯤꯁꯨ ꯇꯣꯡꯉꯥꯜꯂꯤ ꯇ꯭ꯔꯦꯛꯀꯤꯡ ꯖꯦꯀꯦꯠꯁꯦ ꯑꯩꯈꯣꯏꯒꯤ ꯏꯁꯋꯦꯠ ꯌꯥꯝꯅ ꯆꯨꯞꯁꯤꯟꯒꯟꯕ ꯑꯗꯒꯤꯗꯤ ꯍꯨꯃꯥꯡ ꯊꯣꯛꯀꯟꯕ ꯑꯗꯨꯝꯕ ꯃꯈꯜ ꯃꯌꯥꯝ ꯂꯩꯕꯅꯦ ꯑꯗꯨꯗ ꯑꯩ ꯑꯩꯉꯣꯟꯗ ꯑꯩꯅ ꯁꯤꯖꯤꯟꯅꯔꯤꯁꯤꯗꯤ ꯑꯩꯈꯣꯏꯒꯤ ꯍꯨꯃꯥꯡ ꯌꯥꯝ ꯆꯨꯞꯁꯤꯟꯕꯁꯦ ꯁꯤꯖꯤꯟꯅꯩ ꯑꯗꯨꯒ ꯇ꯭ꯔꯦꯛꯀꯤꯡ ꯒ꯭ꯂꯣꯚ ꯑꯃ ꯂꯩ ꯑꯩꯉꯣꯡꯗ ꯑꯗꯨꯒ ꯇ꯭ꯔꯦꯛ ꯀꯩ ꯍꯥꯏꯀꯤꯡ ꯏꯁꯇꯤꯛ ꯑꯃꯁꯨ ꯑꯩ ꯁꯤꯖꯤꯟꯅꯩ ꯑꯗꯨꯒꯨꯝꯕ ꯀꯩꯅꯣꯒꯤ ꯇ꯭ꯔꯦꯛꯀꯤꯡ ꯕꯦꯛ ꯑꯣꯏꯅ ꯕꯦꯛꯄꯦꯛ ꯄꯨꯅꯅꯕ ꯑꯩꯉꯣꯟꯗ ꯕꯦꯛ ꯑꯍꯨꯝ ꯂꯩ ꯇꯦꯟ ꯂꯤꯇꯔꯒꯤ ꯑꯃ ꯊꯥꯔꯇꯤ ꯂꯤꯇꯔꯒꯤ ꯑꯃ ꯑꯗꯨꯒ ꯌꯥꯝ ꯆꯥꯎꯕ ꯑꯩꯈꯣꯏꯒꯤ ꯀꯦꯝꯄꯤꯡ ꯁꯥꯏꯠ ꯅꯨꯃꯤꯠ ꯃꯔꯤ ꯃꯉꯥꯅꯤ ꯆꯪꯒꯗꯕ ꯑꯣꯏꯔꯒꯗꯤ ꯑꯩꯅ ꯑꯩꯠꯇꯤ ꯂꯤꯇꯔꯒꯤ ꯕꯦꯛ ꯑꯃ ꯂꯩ ꯑꯗꯨꯒ ꯇꯦꯟꯠ ꯑꯃꯁꯨ ꯂꯩ ꯇꯦꯟꯠꯇꯨꯅ ꯑꯩꯈꯣꯏꯒꯤ ꯑꯍꯤꯡ ꯂꯦꯛꯀꯗꯩꯕ ꯑꯣꯏꯔꯗꯤ ꯇꯦꯟꯠꯇꯨ ꯄꯨꯏ ꯑꯗꯨꯒ ꯃꯔꯨ ꯑꯣꯏꯅ ꯔꯦꯟꯀꯣꯠ ꯑꯃꯗꯤ ꯌꯥꯝ ꯃꯊꯧ ꯇꯥꯏ ꯇ꯭ꯔꯦꯛꯀꯤꯡ ꯆꯠꯄ ꯈꯨꯗꯤꯡꯃꯛꯇ ꯔꯦꯟꯀꯣꯠꯁꯦ ꯑꯗꯨꯝ ꯍꯥꯞꯄꯤ ꯔꯦꯟꯀꯣꯠ ꯑꯃꯁꯨ ꯂꯩ ꯑꯗꯒꯤ ꯒꯣꯒꯜꯁ ꯗꯥꯔꯛ ꯒꯣꯒꯜꯁ ꯑꯃꯁꯨ ꯁꯤꯖꯤꯟꯅꯩ ꯑꯗꯨꯒ ꯑꯩꯈꯣꯏꯒꯤ ꯐꯥꯔꯁ ꯑꯦꯠ ꯐꯥꯔꯁ ꯑꯦꯠ ꯀꯤꯠꯁ ꯐꯥꯔꯁ ꯑꯦꯠ ꯀꯤꯠꯁꯇꯁꯨ ꯃꯈꯜ ꯃꯈꯜ ꯌꯥꯝ ꯂꯩꯈ꯭ꯔꯦ ꯑꯗꯣ ꯐꯥꯔꯁ ꯑꯦꯠ ꯀꯤꯠ ꯑꯃ ꯑꯩꯒꯤ ꯁꯦꯝꯖꯔꯒ ꯄꯨꯏ ꯑꯗꯒꯤꯗꯤ ꯑꯩꯈꯣꯏꯒꯤ ꯀꯩꯒꯨꯝꯕ ꯂꯟꯆ ꯕ꯭ꯔꯦꯛ ꯆꯥꯅꯤꯡ ꯆꯥꯅꯤꯡꯉꯒꯗꯤ ꯑꯩꯈꯣꯏꯒꯤ ꯀꯩꯒꯨꯝꯕ ꯏꯁꯤꯡ ꯀꯣꯐꯤꯒꯨꯝꯕ ꯊꯛꯅꯤꯡꯉꯒꯗꯤ ꯃꯗꯨꯗ ꯏꯁꯤꯡ ꯑꯁꯥꯕ ꯄꯨꯗꯕ ꯌꯥꯗꯕꯅꯤ ꯏꯁꯤꯡ ꯑꯁꯥꯕ ꯄꯨꯅꯕ ꯑꯩꯈꯣꯏꯒꯤ ꯊꯔꯃꯣꯐ꯭ꯂꯥꯁꯛ ꯑꯩꯈꯣꯏꯒꯤ ꯐ꯭ꯂꯥꯁꯛ ꯃꯆꯥ ꯑꯃ ꯑꯗꯨꯃ ꯂꯩ ꯐ꯭ꯂꯥꯁꯛ ꯃꯆꯥꯗꯨꯃ ꯁꯤꯖꯤꯟꯅꯩ ꯑꯗꯣ ꯑꯩꯈꯣꯏꯒꯤ ꯁꯤ ꯑꯩꯅ ꯄꯟꯖꯈ꯭ꯔꯤꯕ ꯃꯌꯥꯝꯁꯦ ꯑꯩꯈꯣꯏ ꯁ꯭ꯋꯥꯏꯒꯤ ꯂꯣꯀꯦꯂꯤꯇꯤꯗ ꯑꯩꯈꯣꯏꯒꯤ ꯕꯥꯖꯥꯔꯗ ꯑꯗꯨꯝ ꯐꯪꯕ ꯃꯐꯝꯁꯤꯡꯗꯒꯤ ꯑꯗꯨꯝ ꯑꯅꯝꯕ ꯂꯩꯕꯅꯤ ꯑꯗꯣ ꯐꯪꯗꯕ ꯌꯥꯎꯔꯒꯗꯤ ꯑꯣꯟꯂꯥꯏꯟꯗꯒꯤ ꯆꯦꯜꯂꯤ ꯑꯗ ꯑꯩꯅ ꯑꯩꯈꯣꯏꯒꯤ ꯒꯨꯋꯥꯍꯥꯇꯤꯗ ꯆꯠꯄ ꯃꯇꯝꯗ ꯗꯦꯀꯥꯠꯂꯣꯟꯗꯒꯤ ꯄꯣꯠ ꯑꯩꯈꯣꯏꯒꯤ ꯀꯦꯆ꯭ꯋꯥꯒꯤ ꯕꯨꯠꯁꯨ ꯑꯃ ꯂꯩꯔꯛꯑꯦ ꯑꯗꯨ ꯑꯩꯅ ꯄꯟꯕꯗ ꯋꯥꯠꯍꯧꯔꯦ ꯗꯦꯀꯥꯠꯂꯣꯟꯗꯒꯤ ꯑꯩꯅ ꯀꯩꯅꯣ ꯑꯃ ꯂꯩꯔꯛꯈꯤ ꯄꯦꯟꯠ ꯑꯃꯒ ꯅꯣꯔꯠ ꯐꯦꯁ ꯅꯠꯇꯕ ꯄꯦꯟꯠ ꯗꯦꯀꯥꯠꯂꯣꯟꯗꯒꯤ ꯈꯣꯡꯒ꯭ꯔꯥꯎ ꯑꯃ ꯂꯩꯔꯛꯈꯤ ꯈꯣꯡꯒ꯭ꯔꯥꯎ ꯈꯣꯡꯒ꯭ꯔꯥꯎꯗꯨꯃꯅꯦ ꯑꯗꯒꯤ ꯗꯦꯀꯥꯠꯂꯣꯟꯒꯤ ꯈꯣꯡꯎꯞ ꯑꯃꯁꯨ ꯂꯩꯈꯤ ꯑꯩ ꯀꯥꯎꯔꯦ ꯁꯤ ꯄꯟꯕ ꯗꯦꯀꯥꯠꯂꯣꯟꯗꯒꯤ ꯈꯣꯡꯎꯞ ꯑꯃꯒ ꯈꯣꯡꯒ꯭ꯔꯥꯎ ꯑꯃꯒ ꯂꯩꯔꯛꯈꯤ ꯗꯦꯀꯥꯠꯂꯣꯟꯁꯨ ꯑꯗꯨꯝ ꯐꯕꯅꯦ ꯗꯦꯀꯥꯠꯂꯣꯟꯁꯨꯗꯨꯝ ꯁꯤꯖꯤꯟꯅꯕ ꯌꯥꯏ ꯑꯅ ꯑꯗꯒꯤ ꯑꯣꯟꯂꯥꯏꯟꯗ ꯏꯅꯧ ꯅꯧꯅ ꯑꯩ ꯍꯧꯖꯤꯛ ꯑꯦꯃꯦꯖꯣꯟꯗ ꯑꯩꯈꯣꯏꯒꯤ ꯇ꯭ꯔꯦꯛꯀꯤꯡ ꯒ꯭ꯂꯣꯚ ꯒ꯭ꯂꯣꯚ ꯑꯃ ꯀꯛꯈꯤ ꯑꯣꯟꯂꯥꯏꯟꯗꯒꯤ ꯂꯩꯔꯁꯨ ꯌꯥꯔꯦ ꯄꯣꯠꯁꯦ ꯑꯗꯒꯤ ꯑꯩꯈꯣꯏ ꯁ꯭ꯋꯥꯏ ꯂꯣꯀꯦꯜꯂꯤꯇꯤꯗ ꯐꯪꯕꯗꯒꯤ ꯑꯗꯨꯝ ꯂꯩꯔꯁꯨ ꯌꯥꯔꯦ ꯑꯗꯣ ꯀ꯭ꯋꯥꯂꯤꯇꯤ ꯌꯥꯎꯕ ꯈꯟꯒꯦ ꯍꯥꯏꯔꯒꯗꯤ ꯃꯃꯤꯡ ꯂꯩꯔꯕ ꯀꯝꯄꯦꯅꯤꯁꯤꯡꯗꯒꯤ ꯂꯩꯕ ꯐꯩ ꯂꯩꯕꯤꯌꯨ ꯍꯥꯏꯅ ꯔꯤꯀꯃꯦꯟ ꯇꯧꯖꯒꯦ ꯑꯩꯁꯨ ꯑꯗꯨꯃꯥꯏꯅ ꯃꯃꯤꯡ ꯂꯩꯔꯕ ꯀꯝꯄꯦꯅꯤꯁꯤꯡꯗꯒꯤ ꯑꯗꯨꯝ ꯁꯤꯖꯤꯟꯅꯖꯕ ꯄꯥꯝꯕ ꯃꯤꯅꯤ

ꯍꯥꯏꯔꯤꯕ ꯄꯣꯠꯁꯛ ꯑꯩꯅ ꯍꯧꯖꯤꯛ ꯃꯊꯛ ꯃꯊꯛꯇ ꯄꯟꯖꯈ꯭ꯔꯤꯕ ꯇ꯭ꯔꯦꯛꯀꯤꯡ ꯄꯦꯟꯠꯁ ꯇ꯭ꯔꯦꯛꯀꯤꯡ ꯕꯨꯠꯁ ꯇ꯭ꯔꯦꯛꯀꯤꯡ ꯁꯨꯁ ꯇ꯭ꯔꯦꯛꯀꯤꯡ ꯁꯥꯔꯠ ꯇ꯭ꯔꯦꯛꯀꯤꯡ ꯒ꯭ꯂꯣꯚꯁ ꯑꯗꯒꯤ ꯑꯩꯈꯣꯏꯒꯤ ꯒꯣꯒꯜꯁ ꯑꯗꯒꯤ ꯍꯥꯏꯀꯤꯡ ꯏꯁꯇꯤꯛ ꯇꯦꯟꯠ ꯑꯗꯒꯤ ꯇ꯭ꯔꯦꯛꯀꯤꯡ ꯁꯤꯠ ꯑꯩꯈꯣꯏꯒꯤ ꯉꯥꯏꯍꯥꯛ ꯄꯣꯠꯊꯥꯅꯕ ꯀꯣ ꯁꯦ ꯑꯗꯨꯒꯨꯝꯕ ꯃꯌꯥꯝꯗꯣ ꯑꯗꯨꯝ ꯇ꯭ꯔꯦꯛꯀꯤꯡ ꯑꯃ ꯆꯠꯄ ꯃꯇꯝꯗ ꯌꯥꯝꯅ ꯗꯥꯔꯀꯥꯔ ꯂꯩꯔꯕ ꯄꯣꯠꯁꯛ ꯉꯥꯛꯇꯅꯤ ꯑꯗꯣ ꯃꯔꯨ ꯑꯣꯏꯅ ꯑꯩꯈꯣꯏꯒꯤ ꯃꯦꯗꯤꯀꯦꯜ ꯀꯤꯠ ꯃꯦꯗꯤꯀꯦꯜ ꯀꯤꯠ ꯑꯩꯈꯣꯏꯒꯤ ꯍꯣꯏ ꯃꯦꯗꯤꯁꯤꯟ ꯀꯤꯠꯁ ꯍꯥꯏ ꯇꯥꯔꯦ ꯃꯦꯗꯤꯀꯦꯜ ꯀꯤꯠꯁꯦ ꯃꯁꯤꯃ ꯃꯊꯧ ꯇꯥꯏ ꯌꯥꯝꯅ ꯃꯁꯜ ꯀ꯭ꯔꯦꯝꯞ ꯇꯧꯔꯛꯄꯗ ꯀꯥꯞꯅꯕ ꯏꯁꯄ꯭ꯔꯦ ꯑꯗꯒꯤꯗꯤ ꯈꯤꯇꯪ ꯑꯩꯈꯣꯏꯒꯤ ꯏꯁꯀ꯭ꯔꯦꯁ ꯂꯩꯈꯤꯕꯗ ꯇꯩꯅꯅꯕ ꯍꯤꯗꯥꯛ ꯂꯥꯡꯊꯛ ꯑꯗꯒꯤ ꯕꯦꯟꯗꯦꯖ ꯁꯤꯒꯨꯝꯕ ꯃꯌꯥꯝ ꯑꯁꯦ ꯄꯨꯕ ꯃꯊꯧ ꯇꯥꯏ